ꯑꯩꯍꯥꯛ ꯁꯤ ꯑꯥꯏ ꯑꯦꯁ ꯑꯣꯏꯕ ꯄꯥꯝꯃꯤ ꯃꯔꯝꯗꯤ ꯑꯥꯏ ꯑꯦꯁ ꯑꯣꯏꯔꯒ ꯑꯩꯍꯥꯛꯅ ꯍꯧꯖꯤꯛ ꯍꯧꯖꯤꯛ ꯑꯣꯏꯔꯤꯕ ꯊꯣꯛꯂꯤꯕ ꯏꯟꯗꯤꯌꯥꯁꯤꯗ ꯊꯣꯛꯂꯤꯕ ꯄ꯭ꯔꯣꯕ꯭ꯂꯦꯝ ꯀꯌꯥ ꯃꯔꯨꯝ ꯊꯣꯛꯏ ꯀꯔꯞꯁꯟ ꯁꯝꯅ ꯍꯥꯏꯔꯕꯗ ꯀꯔꯞꯁꯟ ꯃꯌꯥꯝ ꯊꯣꯛꯏ ꯀꯔꯞꯁꯟ ꯃꯣꯁꯂꯤ ꯀꯔꯞꯁꯟ ꯌꯥꯝ ꯊꯣꯛꯏ ꯑꯗꯨꯗꯒꯤ ꯀ꯭ꯔꯥꯏꯝ ꯁꯝꯅ ꯍꯥꯏꯔꯕꯗ ꯀ꯭ꯔꯥꯏꯝꯗ ꯔꯦꯞ ꯑꯗꯨꯗꯒꯤ ꯃꯤ ꯍꯥꯠꯂꯝꯕ ꯑꯗꯨꯗꯒꯤ ꯃꯤ ꯐꯥꯈꯤꯕ ꯁꯤ ꯌꯥꯝ ꯊꯣꯛꯏ ꯁꯤꯒꯨꯝꯕ ꯀ꯭ꯔꯥꯏꯝ ꯔꯦꯠ ꯑꯃꯁꯨꯡ ꯀꯔꯞꯁꯟ ꯑꯁꯤ ꯑꯩꯅ ꯍꯟꯊꯍꯟꯕ ꯄꯥꯝꯃꯤ ꯑꯁꯤ ꯐꯅꯕꯒꯤꯗꯃꯛꯇ ꯑꯩ ꯒꯕꯔꯃꯦꯟ ꯄꯕ꯭ꯂꯤꯛ ꯁꯔꯕꯦꯟ ꯑꯃ ꯑꯍꯥꯟꯕ ꯑꯣꯏꯕ ꯇꯥꯏ ꯄꯕ꯭ꯂꯤꯛ ꯁꯔꯕꯦꯟꯁꯤ ꯑꯩꯅ ꯑꯥꯏ ꯑꯦꯁ ꯑꯣꯏꯅ ꯑꯣꯏꯒꯦꯅ ꯈꯜꯂꯤ ꯃꯔꯝꯗꯤ ꯃꯁꯤꯗ ꯁꯃꯥꯖ ꯑꯁꯤꯕꯨ ꯆꯨꯝꯊꯣꯛꯄꯒꯤ ꯑꯁꯦꯡꯕ ꯔꯥꯏꯠꯇꯨ ꯃꯉꯣꯟꯗ ꯄꯤꯕꯤꯔꯤ ꯑꯗꯨꯒ ꯀꯔꯞꯁꯟ ꯇꯧꯔꯤꯕꯁꯤꯡ ꯑꯁꯤꯕꯨ ꯃꯨꯠꯊꯠꯇꯨꯅ ꯑꯐꯕ ꯁꯃꯥꯖ ꯑꯃ ꯑꯣꯏꯍꯟꯅꯤꯏ ꯑꯗꯨꯒ ꯃꯤꯄꯨꯝ ꯈꯨꯗꯤꯡ ꯂꯥꯏꯔꯕ ꯑꯃꯗꯤ ꯂꯥꯏꯔꯕꯁꯤꯡꯗ ꯀꯔꯞꯁꯟ ꯇꯧꯕ ꯑꯁꯤꯅ ꯄꯩꯁꯥ ꯄꯥꯏꯕꯁꯤꯡꯗꯤ ꯀꯔꯞꯁꯟ ꯇꯧꯔꯒ ꯊꯕꯛ ꯏꯟꯈꯥꯡ ꯐꯪꯈꯤ ꯑꯗꯨꯕꯨ ꯂꯥꯏꯔꯕꯁꯤꯡꯁꯤꯗ ꯌꯥꯝꯅ ꯋꯥꯍꯧꯏ ꯑꯁꯤꯒꯨꯝꯕꯁꯤ ꯎꯔꯒ ꯌꯥꯝꯅ ꯅꯨꯡꯉꯥꯏꯖꯗꯦ ꯌꯥꯝ ꯋꯥꯅ ꯍꯣꯠꯅꯖꯕ ꯂꯥꯏꯔꯕ ꯃꯤꯁꯤꯡꯒꯤꯁꯨ ꯑꯣꯄꯣꯔꯆꯨꯅꯤꯇꯤ ꯄꯤꯕꯤꯒꯗꯕꯅꯤ ꯑꯗꯨꯅ ꯀꯔꯞꯁꯟ ꯍꯥꯏꯕ ꯑꯁꯤ ꯃꯨꯊꯠꯇꯨꯅ ꯑꯝꯇ ꯂꯥꯏꯔꯕ ꯁꯤꯡꯒꯤꯁꯨ ꯆꯥꯎꯈꯠꯅꯕ ꯍꯣꯠꯅꯕꯤꯒꯗꯕꯅꯤ ꯑꯃꯗꯤ ꯑꯩꯅ ꯃꯁꯤꯒꯤ ꯊꯕꯛ ꯑꯁꯤ ꯑꯣꯏꯔꯒ ꯃꯤꯄꯨꯡ ꯈꯨꯗꯤꯡꯕꯨ ꯑꯃꯗꯇ ꯁ꯭ꯇꯦꯖ ꯑꯃꯗꯇ ꯂꯦꯕꯦꯜ ꯑꯃꯗꯇ ꯄꯨꯈꯠꯅꯕ ꯍꯣꯠꯅꯒꯅꯤ ꯑꯃꯗꯤ ꯑꯐ ꯐꯠꯇꯕ ꯐꯠꯇꯕ ꯇꯧꯔꯝꯕꯁꯤꯡꯁꯨ ꯃꯨꯊꯠꯀꯅꯤ ꯑꯗꯨꯒ ꯑꯐꯕꯗ ꯑꯣꯟꯁꯤꯜꯂꯛꯅꯉꯥꯏ ꯍꯣꯠꯅꯒꯅꯤ